ꯇꯥꯃꯣ ꯇꯥꯃꯣ ꯀꯥꯏ ꯌꯧꯕꯤꯔꯛꯑꯒꯦ ꯑꯩꯁꯦ ꯄꯨꯡ ꯃꯥꯄꯟ ꯃꯈꯥꯏꯗ ꯏꯌꯥꯔꯄꯣꯠ ꯌꯧꯒꯗꯕꯅꯦ ꯑꯗꯨꯗꯨꯅ ꯁꯤꯡꯖꯃꯩ ꯁ꯭ꯋꯥꯏꯒꯤꯁꯦ ꯇ꯭ꯔꯥꯐꯤꯛ ꯖꯥꯝ ꯈꯔ ꯑꯗꯨꯝ ꯑꯣꯏꯒꯟꯕꯅꯦ ꯑꯗꯨꯅ ꯁꯣꯔꯠ ꯀꯠ ꯈꯤꯇꯪ ꯇꯧꯕꯤꯔꯒ ꯃꯦꯞꯇ ꯑꯝꯇ ꯌꯦꯡꯕꯤꯌꯨꯅꯦ ꯈꯤꯇꯪ ꯁꯝꯖꯟꯕ ꯌꯥꯕ ꯃꯐꯝ ꯑꯣꯏꯔꯒꯗꯤ ꯈꯤꯇꯪ ꯁꯝꯖꯟꯕꯤꯔꯒ ꯑꯩꯁꯦ ꯊꯕꯛ ꯑꯃ ꯂꯩꯕ ꯏꯌꯥꯔꯄꯣꯠ ꯆꯠꯀꯗꯕ ꯑꯗꯨꯗꯣ ꯑꯝꯇ ꯌꯥꯅꯕ ꯑꯝꯇ ꯌꯦꯡꯕꯤꯌꯨꯅꯦ ꯌꯥꯗ꯭ꯔꯒꯗꯤ ꯌꯥꯕ ꯌꯥꯗꯕ ꯑꯝꯇ ꯃꯔꯣꯟꯗꯣ ꯑꯝꯇ ꯍꯥꯏꯕꯤꯔꯛꯑꯣ ꯌꯥꯏ